ꯆꯍꯤ ꯀꯌꯥꯗꯒꯤ ꯑꯩꯈꯣꯏ ꯚꯥꯔꯠꯀꯤ ꯏꯟꯇꯔꯇꯦꯟꯃꯦꯟꯒꯤ ꯏꯟꯗꯁꯇ꯭ꯔꯤꯒꯤꯗ ꯃꯈꯜ ꯃꯈꯜ ꯆꯥꯎꯈꯠꯄ ꯃꯌꯥꯝ ꯄꯨꯔꯛꯑꯦ ꯍꯥꯏꯕꯗꯤ ꯑꯆꯧ ꯑꯆꯧꯕ ꯚꯥꯔꯠꯀꯤ ꯑꯣꯏꯕ ꯕꯤꯛ ꯄꯣꯁ ꯑꯗꯨꯗꯒꯤ ꯃꯌꯥꯝꯒꯤ ꯏꯟꯇꯔꯇꯦꯟꯃꯦꯟꯒꯤ ꯑꯣꯏꯕ ꯕꯤꯛ ꯕꯣ ꯑꯗꯨꯗꯒꯤ ꯗꯥꯟꯁ ꯏꯟꯗꯤꯌꯥ ꯗꯥꯟꯁ ꯑꯗꯨꯗꯒꯤ ꯀꯥꯄꯤꯜ ꯁꯔꯃꯥ ꯁꯣ ꯑꯗꯨꯗꯒꯤ ꯁ꯭ꯄꯣꯔꯇꯀꯤꯗꯁꯨ ꯑꯗꯨꯗꯒꯤ ꯗꯥꯟꯁꯀꯤ ꯑꯣꯏꯕ ꯀꯜꯆꯔꯦꯜꯒꯤ ꯑꯣꯏꯕ ꯏꯁꯩꯒꯤꯗ ꯑꯗꯒꯤ ꯃꯈꯜ ꯃꯈꯜ ꯈꯇ꯭ꯔꯣꯡꯀꯤ ꯈꯤꯂꯥꯔꯤ ꯁꯨꯝꯕ ꯑꯆꯧ ꯑꯆꯧꯕ ꯁꯣ ꯃꯌꯥꯝꯁꯤꯅ ꯑꯩꯈꯣꯏꯒꯤ ꯚꯥꯔꯠꯇ ꯂꯩꯔꯤꯕ ꯃꯌꯥꯝꯕꯨ ꯏꯟꯇꯔꯇꯦꯟꯃꯦꯟ ꯇꯧꯍꯜꯂꯦ ꯅꯨꯡꯉꯥꯏꯍꯜꯂꯦ ꯑꯗꯨꯗꯨꯅ ꯑꯩꯈꯣꯏꯅ ꯆꯥꯎꯈꯠꯂꯛꯄꯒꯤ ꯆꯥꯡꯁꯤ ꯍꯦꯟꯒꯠꯂꯛꯑꯦ ꯁꯤꯒꯨꯝꯕ ꯃꯈꯜ ꯃꯈꯜ ꯍꯥꯏꯗꯤ ꯑꯇꯣꯞꯄ ꯑꯥꯎꯠꯁꯥꯏꯠꯀꯤ ꯐꯣꯔꯦꯟꯒꯤ ꯃꯈꯜꯒꯤ ꯆꯥꯎꯈꯠꯂꯛꯄꯒꯤ ꯃꯇꯨꯡ ꯏꯟꯅ ꯃꯈꯣꯏꯒꯤ ꯇꯥꯏꯞꯇ ꯑꯩꯈꯣꯏꯁꯨ ꯈꯔꯗꯤ ꯏꯟꯇꯔꯇꯦꯟꯃꯦꯟ ꯇꯧꯕꯒꯤ ꯁꯤ ꯅꯨꯡꯉꯥꯏꯍꯜꯂꯦ